ꯑꯩꯈꯣꯏ ꯃꯣꯔꯦ ꯕꯖꯥꯔꯗ ꯍꯣꯜꯁꯦꯜ ꯌꯥꯝ ꯂꯩ ꯍꯣꯜꯁꯦꯜꯁꯤ ꯑꯩꯈꯣꯏꯅ ꯑꯌꯥꯝꯕ ꯍꯣꯜꯁꯦꯜꯁꯤꯗ ꯌꯣꯜꯂꯤꯁꯤ ꯃꯦꯟꯃꯥꯔꯗꯒꯤ ꯏꯝꯄꯣꯔꯠ ꯇꯧꯖꯔꯛꯄ ꯄꯣꯠ ꯆꯩ ꯁꯤꯡꯇꯅꯤ ꯁꯤꯅ ꯏꯝꯐꯥꯜꯗꯁꯨ ꯁꯤꯖꯤꯟꯅꯩ ꯀꯛꯆꯤꯡꯗꯁꯨ ꯁꯤꯖꯤꯟꯅꯩ ꯊꯧꯕꯥꯜꯗꯁꯨ ꯁꯤꯖꯤꯟꯅꯩ ꯃꯐꯝ ꯑꯌꯥꯝꯕꯗ ꯁꯤꯖꯤꯟꯅꯩ ꯁꯤꯒꯨꯝꯕ ꯄꯣꯠ ꯆꯩꯁꯤꯡꯁꯦ ꯑꯗꯨꯒ ꯃꯃꯜꯁꯦ ꯍꯧꯖꯤꯛꯇꯤ ꯌꯥꯝꯅ ꯇꯥꯡꯈꯠꯂꯦ ꯀꯔꯤꯒꯤꯅꯣ ꯍꯥꯏꯕꯀꯥꯟꯗ ꯃꯦꯟꯃꯥꯔꯗꯁꯨ ꯍꯧꯖꯤꯛ ꯏꯔꯥꯡ ꯊꯣꯛꯏꯕꯅꯤꯅ ꯃꯅꯤꯄꯨꯔꯗꯁꯨ ꯍꯧꯖꯤꯛ ꯏꯔꯥꯡ ꯊꯣꯛꯏꯕꯅꯤꯅ ꯃꯃꯜꯁꯤ ꯌꯥꯝ ꯍꯦꯟꯒꯠꯂꯦ ꯍꯦꯟꯒꯠꯄꯗꯤ ꯑꯗꯣ ꯑꯣꯟꯂꯥꯏꯟꯁꯤꯗꯤ ꯑꯩꯈꯣꯏꯗꯤ ꯑꯃꯔꯣꯝꯗꯗꯤ ꯐꯩ ꯀꯩꯒꯤꯅꯣ ꯍꯥꯏꯕꯗ ꯑꯣꯟꯂꯥꯏꯟꯗ ꯄꯣꯠ ꯃꯌꯥꯝ ꯂꯩ ꯄꯣꯠ ꯃꯌꯥꯝ ꯂꯩꯕꯁꯤꯅ ꯑꯩ ꯄꯣꯠ ꯃꯌꯥꯝ ꯂꯩꯕꯁꯤꯅ ꯑꯩꯈꯣꯏꯅ ꯈꯟꯅꯤꯡꯕ ꯈꯟꯕ ꯌꯥꯏ ꯈꯟꯅꯤꯡꯕ ꯈꯟꯕ ꯌꯥꯏ ꯑꯗꯨꯒ ꯃꯇꯝꯁꯨ ꯁꯦꯐ ꯑꯣꯏ ꯄꯩꯁꯥꯁꯨ ꯆꯠꯄꯒꯤ ꯄꯩꯁꯥꯁꯨ ꯁꯦꯐ ꯑꯣꯏ ꯑꯗꯨ ꯑꯃꯔꯣꯝꯗꯁꯨ ꯐꯠꯇꯦ ꯀꯔꯤꯒꯤꯅꯣ ꯍꯥꯏꯕꯀꯥꯟꯗ ꯑꯩꯈꯣꯏꯒꯤ ꯂꯣꯀꯦꯜꯒꯤ ꯀꯩꯁꯤꯡꯁꯦ ꯁꯤꯠꯇ꯭ꯔꯦ ꯄꯣꯠ ꯆꯩꯁꯤꯡ ꯁꯤꯠꯇ꯭ꯔꯦ ꯌꯥꯝꯅ ꯗꯥꯎꯟ ꯑꯣꯏꯔꯦ ꯄꯣꯠꯁꯤꯡꯁꯦ ꯑꯗꯨꯇꯅꯤ